ꯑꯩꯅ ꯑꯉꯥꯡ ꯑꯣꯏꯔꯤꯉꯩꯗꯒꯤ ꯌꯥꯝꯅ ꯄꯥꯝꯅ ꯁꯥꯟꯅꯔꯛꯄꯗꯤ ꯐꯨꯠꯕꯣꯜꯅꯤ ꯃꯔꯛ ꯃꯔꯛꯇ ꯀ꯭ꯔꯤꯀꯦꯠ ꯁꯥꯟꯅꯕꯁꯨ ꯌꯥꯎꯏ ꯐꯨꯠꯕꯣꯜ ꯍꯥꯏꯔꯤꯕ ꯒꯦꯝ ꯑꯁꯤ ꯆꯦꯟꯕ ꯑꯃꯗꯤ ꯃꯥꯏꯟ ꯒꯦꯝꯅ ꯁꯥꯟꯅꯕꯅꯤ ꯃꯤꯠ ꯅꯥ ꯁꯤꯡꯗꯕ ꯌꯥꯗꯦ ꯒꯦꯝ ꯁꯥꯟꯅꯕꯗ ꯃꯍꯥꯛꯀꯤ ꯐꯨꯠꯕꯣꯜꯒꯤ ꯅꯤꯌꯣꯝ ꯅꯤꯇꯤꯒꯤ ꯃꯇꯨꯡ ꯏꯟꯅ ꯍꯛꯆꯥꯡ ꯀꯟꯗꯕ ꯌꯥꯗꯦ ꯑꯩꯈꯣꯏꯒꯤ ꯗꯥꯏꯠ ꯐꯖꯗꯕ ꯌꯥꯗꯦ ꯐꯨꯠꯕꯣꯜ ꯑꯁꯤ ꯄ꯭ꯔꯤꯊꯤꯕꯤꯒꯤ ꯃꯤꯌꯥꯝ ꯄꯨꯝꯅꯃꯛꯅ ꯄꯥꯝꯅ ꯁꯥꯟꯅꯕ ꯃꯈꯜ ꯑꯃ ꯅ ꯃꯔꯝ ꯑꯣꯏꯔꯒ ꯑꯩꯁꯨ ꯉꯁꯤ ꯐꯥꯎꯕꯗ ꯐꯨꯠꯕꯣꯜ ꯑꯁꯤ ꯄꯥꯝꯅ ꯁꯥꯟꯅꯩ ꯐꯨꯠꯕꯣꯜ ꯑꯁꯤ ꯄ꯭ꯔꯤꯊꯤꯕꯤꯒꯤ ꯑꯣꯏꯅꯗꯤ ꯕ꯭ꯔꯥꯖꯤꯜꯅ ꯌꯥꯝꯅ ꯐꯥꯎꯕ ꯂꯝ ꯑꯃ ꯑꯣꯏꯅ ꯃꯈꯣꯏꯅ ꯂꯝꯖꯤꯡ ꯊꯥꯔꯒ ꯂꯩꯔꯤ ꯑꯩꯅ ꯑꯉꯥꯡ ꯑꯣꯏꯔꯤꯉꯩꯗꯒꯤ ꯌꯥꯝꯅ ꯄꯥꯝꯅ ꯌꯦꯡꯂꯛꯄ ꯍꯥꯏꯔꯒꯗꯤ ꯑꯥꯔꯖꯦꯟꯇꯤꯅꯥꯒꯤ ꯐꯥꯎꯔꯕ ꯄ꯭ꯂꯦꯌꯥꯔ ꯂꯤꯌꯣꯅꯦꯜ ꯃꯦꯁꯤ ꯑꯁꯤ ꯑꯩꯒꯤ ꯑꯥꯏꯗꯣꯜꯅꯤ ꯐꯨꯠꯕꯣꯜ ꯑꯁꯤ ꯑꯩꯈꯣꯏꯒꯤ ꯈꯨꯟꯒꯤ ꯒ꯭ꯔꯥꯎꯟꯗꯒꯤ ꯁꯥꯟꯅꯔꯛꯏ ꯆꯦꯟ ꯆꯣꯡꯗꯨꯅ ꯄꯤꯁꯛ ꯄꯤꯛꯂꯤꯉꯩꯗꯒꯤ ꯏꯃꯥꯟꯅꯕ ꯀꯌꯥꯒ ꯄꯨꯟꯗꯨꯅ ꯍꯔꯥꯎ ꯃꯣꯃꯣꯟ ꯅꯣꯛꯇꯨꯅ ꯆꯦꯟ ꯆꯣꯡꯗꯨꯅ ꯐꯨꯠꯕꯣꯜ ꯑꯁꯤ ꯀꯥꯎꯔꯛꯏ ꯌꯥꯝ ꯍꯩꯅ ꯃꯁꯤ ꯐꯨꯠꯕꯣꯜ ꯑꯁꯤ ꯑꯗꯨꯛꯀꯤ ꯃꯇꯤꯛ ꯄꯥꯝꯅ ꯁꯥꯟꯅꯔꯛꯄꯅ ꯃꯔꯝ ꯑꯣꯏꯔꯒ ꯂꯥꯏꯟꯗ ꯀꯦꯔꯤꯌꯥꯔꯗ ꯆꯪꯂꯛꯏ ꯆꯪꯂꯛꯄ ꯃꯇꯨꯡ ꯏꯟꯅ ꯗꯤꯁꯇ꯭ꯔꯤꯛ ꯂꯦꯕꯦꯜꯗ ꯁꯥꯟꯅꯔꯛꯏ ꯑꯗꯨꯒ ꯀꯝꯃꯨꯅꯤꯇꯤꯒꯤ ꯇꯣꯔꯅꯥꯃꯦꯟ ꯀꯌꯥꯗꯁꯨ ꯁꯥꯟꯅꯔꯛꯏ ꯑꯁꯣꯛ ꯑꯄꯟ ꯌꯥꯎꯗꯨꯅ ꯇ꯭ꯔꯣꯐꯤ ꯀꯌꯥ ꯃꯔꯨꯝ ꯂꯧꯔꯛꯏ ꯃꯁꯤꯒꯤ ꯁꯥꯟꯅꯕꯁꯤꯅ ꯑꯩꯉꯣꯟꯗ ꯍꯛꯆꯥꯡ ꯀꯟꯈꯠꯍꯜꯂꯛꯏ ꯃꯥꯏꯟ ꯂꯩꯍꯜꯂꯛꯏ ꯄ꯭ꯔꯖꯦꯟꯁ ꯑꯣꯐ ꯃꯥꯏꯟ ꯐꯨꯠꯕꯣꯜ ꯑꯁꯤ ꯇꯣꯔꯅꯥꯃꯦꯟ ꯁꯥꯟꯅꯕ ꯃꯇꯝꯗ ꯕꯦꯁ ꯑꯣꯐ ꯄ꯭ꯂꯦꯌꯥꯔ ꯃꯦꯟ ꯑꯣꯐ ꯗ ꯃꯦꯠꯁ ꯑꯗꯨꯝ ꯂꯥꯔꯛꯏ ꯂꯧꯗꯕꯁꯨ ꯌꯥꯎꯔꯛꯏ ꯇꯣꯔꯅꯥꯃꯦꯟ ꯑꯁꯤ ꯃꯇꯝ ꯄꯨꯝꯅꯃꯛꯇ ꯃꯥꯒꯤ ꯀꯝꯃꯨꯅꯤꯇꯤ ꯖꯒꯥ ꯖꯒꯥꯁꯤꯡꯒꯤ ꯑꯣꯏꯅ ꯈꯟꯗꯣꯛꯑꯒ ꯁꯥꯟꯅꯩ ꯐꯨꯠꯕꯣꯜ ꯑꯁꯤ ꯄ꯭ꯔꯤꯊꯤꯕꯤꯒꯤ ꯃꯤꯌꯥꯝ ꯄꯨꯝꯅꯃꯛꯅ ꯄꯥꯝꯅ ꯁꯥꯟꯅꯕ ꯒꯦꯝ ꯃꯈꯜ ꯑꯣꯏꯕꯅ ꯃꯤꯌꯥꯝꯅ ꯄꯥꯝꯅ ꯂꯧꯅꯩ ꯒꯦꯝ ꯑꯁꯤ ꯑꯩꯈꯣꯏꯒꯤ ꯈꯨꯟꯒꯤ ꯃꯤ ꯄꯨꯝꯅꯃꯛꯅ ꯄꯥꯝꯅ ꯂꯧꯏ ꯄꯥꯝꯅ ꯁꯥꯟꯅꯩ ꯑꯁꯣꯏ ꯑꯉꯥꯝ ꯌꯥꯎꯗꯕꯤꯗ ꯏꯪꯅ ꯆꯤꯛꯅ ꯁꯥꯟꯅꯩ ꯍꯔꯥꯎ ꯃꯣꯃꯣꯟ ꯅꯣꯛꯇꯨꯅ ꯃꯤꯌꯥꯝ ꯄꯨꯝꯅꯃꯛꯀ ꯄꯨꯜꯂꯒ ꯈ꯭ꯔꯤꯁꯃꯥꯁꯇꯁꯨ ꯑꯗꯨꯝ ꯐꯨꯠꯕꯣꯜ ꯇꯣꯔꯅꯥꯃꯦꯟ ꯅꯨꯡ ꯑꯗꯨꯝ ꯇꯧꯏ ꯄꯥꯡꯊꯣꯛꯏ ꯃꯇꯝ ꯄꯨꯝꯅꯃꯛꯇ ꯈꯨꯜꯒꯤ ꯑꯣꯏꯅꯁꯨ ꯍꯔꯥꯎ ꯇꯔꯥꯝ ꯅꯨꯡꯉꯥꯏꯅ ꯄꯥꯡꯊꯣꯛꯇꯅ ꯈꯣꯠꯇꯅ ꯌꯥꯝꯅ ꯇꯧꯏ ꯈꯨꯟꯒꯤ ꯂꯦꯕꯦꯜ ꯑꯗꯨꯋꯥꯏꯗꯒꯤꯁꯨ ꯑꯗꯨꯝ ꯁꯥꯟꯅꯩ ꯃꯇꯝ ꯄꯨꯝꯅꯃꯛꯇ ꯁꯞꯄꯣꯔꯠ ꯇꯧꯕꯤ ꯈꯨꯟꯒꯤ ꯑꯣꯊꯣꯔꯤꯇꯤ ꯈꯨꯗꯤꯡꯃꯛꯅꯁꯨ ꯍꯔꯥꯎ ꯇꯥꯔꯥꯝꯅ ꯁꯥꯟꯅꯃꯤꯟꯅꯩ ꯅꯣꯛꯃꯤꯟꯅꯩ ꯃꯇꯝ ꯄꯨꯝꯅꯃꯛꯇ ꯈꯨꯗꯣꯡꯊꯤꯕ ꯀꯌꯥꯗꯒꯤꯁꯨ ꯏꯁꯣꯔꯅ ꯆꯥꯟꯕꯤꯗꯨꯅ ꯉꯥꯛꯄꯤ ꯃꯇꯝ ꯄꯨꯝꯅꯃꯛꯇ ꯅꯨꯡꯉꯥꯏꯕ ꯍꯔꯥꯎꯕ ꯇꯌꯥꯝꯅ ꯂꯩꯕ ꯍꯥꯏꯕꯗꯨ ꯑꯣꯏ ꯐꯨꯠꯕꯣꯜ ꯑꯁꯤ ꯄ꯭ꯔꯤꯊꯤꯕꯤꯒꯤ ꯃꯤꯑꯣꯏ ꯈꯨꯗꯤꯡꯃꯛꯅ ꯌꯥꯝꯅ ꯃꯔꯨ ꯑꯣꯏꯅ ꯂꯧꯕ ꯒꯦꯝ ꯃꯈꯜ ꯑꯃꯁꯨ ꯑꯣꯏ ꯐꯨꯠꯕꯣꯜ ꯑꯁꯤ ꯏꯪꯂꯦꯟꯗ ꯍꯧꯗꯣꯛꯈꯤꯕ ꯒꯦꯝ ꯃꯈꯜ ꯑꯃꯅꯤ ꯐꯨꯠꯕꯣꯜ ꯑꯁꯤꯅ ꯃꯤ ꯀꯌꯥ ꯄꯨꯝꯅꯃꯛꯀꯤ ꯄꯨꯛꯅꯤꯡ ꯆꯤꯡꯍꯜꯂꯤ ꯐꯨꯠꯕꯣꯜ ꯑꯁꯤ ꯇꯥꯏꯕꯪ ꯄꯥꯟꯒꯤ ꯑꯉꯥꯡ ꯈꯨꯗꯤꯡꯃꯛꯅ ꯄꯥꯝꯅ ꯁꯥꯟꯅꯕꯅꯤ ꯐꯨꯠꯕꯣꯜ ꯑꯁꯤ ꯄ꯭ꯔꯤꯊꯤꯕꯤꯒꯤ ꯑꯣꯏꯅꯗꯤ ꯁꯥꯟꯅꯕꯗ ꯃꯥꯡꯖꯤꯜ ꯊꯥꯔ ꯂꯩ ꯃꯊꯪꯗ ꯀ꯭ꯔꯤꯀꯦꯠ ꯃꯊꯪꯗ ꯍꯣꯛꯀꯤ ꯍꯥꯏꯅ ꯂꯥꯛꯏ ꯁꯥꯟꯅꯕꯁꯦ ꯃꯈꯜ ꯑꯗꯨꯛꯀꯤ ꯃꯇꯤꯛ ꯂꯩ ꯍꯣꯛꯀꯤ ꯑꯁꯤ ꯄ꯭ꯔꯤꯊꯤꯕꯤꯒꯤ ꯑꯣꯏꯅ ꯏꯟꯗꯤꯌꯥꯅ ꯑꯗꯨꯝ ꯃꯀꯣꯛ ꯆꯤꯡꯗꯨꯅ ꯂꯥꯛꯏ ꯐꯨꯠꯕꯣꯜ ꯑꯁꯤꯗꯗꯤ ꯏꯟꯗꯤꯌꯥꯒꯤ ꯔꯦꯡꯀꯤꯡ ꯑꯁꯤ ꯑꯗꯨꯛꯀꯤ ꯃꯇꯤꯛ ꯅꯦꯝꯃꯤ ꯑꯦꯁꯤꯌꯟ ꯀꯞ ꯍꯥꯏꯅꯁꯨ ꯁꯥꯟꯅꯩ ꯏꯟꯗꯤꯌꯥꯒꯤ ꯑꯣꯏꯅꯗꯤ ꯐꯨꯠꯕꯣꯜ ꯑꯁꯤ ꯀꯣꯁꯅ ꯀꯤ ꯃꯈꯥꯗ ꯒꯥꯏꯗꯦꯟꯁꯀꯤ ꯃꯈꯥꯗ ꯄ꯭ꯔꯖꯦꯟꯁ ꯑꯣꯐ ꯃꯥꯏꯟ ꯂꯩꯅ ꯁꯥꯟꯅꯕ ꯃꯤ ꯈꯨꯗꯤꯡꯃꯛꯅ ꯐꯥꯎꯕ ꯉꯝꯒꯅꯤ ꯀꯣꯁ ꯌꯥꯎꯗ꯭ꯔꯒꯗꯤ ꯃꯍꯥꯛꯀꯤ ꯄ꯭ꯔꯖꯦꯟꯁ ꯑꯣꯐ ꯃꯥꯏꯟꯗꯨ ꯋꯥꯠꯀꯅꯤ ꯏꯁꯀꯦꯟꯅꯤꯡ ꯅꯨꯡ ꯋꯥꯠꯂꯛꯀꯅꯤ